ꯐꯥꯔꯝꯗ ꯂꯩꯔꯤꯉꯩ ꯊꯕꯛ ꯁꯨꯔꯤꯉꯩ ꯃꯇꯝꯗ ꯑꯩꯅ ꯄꯣꯊꯥꯕ ꯑꯣꯏꯅ ꯇꯥꯥꯕꯁꯤ ꯔꯦꯗꯤꯑꯣꯅ ꯆꯤꯡꯕ ꯑꯃꯁꯨꯡ ꯑꯩꯒꯤ ꯐꯣꯟꯗꯒꯤ ꯌꯨꯇ꯭ꯌꯨꯕꯇ ꯄꯣꯗꯀꯥꯁ ꯑꯃꯁꯨꯡ ꯁꯥꯏꯟꯀꯤ ꯃꯔꯤ ꯂꯩꯅꯕ ꯅꯠꯇ꯭ꯔꯒꯅ ꯏꯁꯩꯅꯆꯤꯡꯕꯁꯤꯡ ꯇꯥꯏ ꯐꯣꯛ ꯁꯣꯡꯒꯤ ꯑꯣꯏꯅꯗꯤ ꯍꯧꯖꯤꯛ ꯑꯣꯏꯅꯗꯤ ꯁꯛꯅꯕꯁꯤ ꯀꯌꯥ ꯂꯩꯇꯔꯦ ꯄꯥꯝꯖꯕ ꯃꯤꯗꯤ ꯑꯗꯨꯝ ꯂꯩꯔꯤ ꯑꯩꯈꯣꯏꯒꯤ ꯏꯃꯥ ꯏꯄꯥꯒꯤ ꯃꯇꯝꯗꯗꯤ ꯍꯥꯏꯔꯤꯕ ꯏꯁꯩꯁꯤꯡꯁꯤ ꯁꯛꯅꯔꯝꯃꯤ ꯍꯥꯏꯕꯁꯨ ꯇꯥꯏ